ꯑꯩꯅ ꯂꯥꯏꯔꯤꯛ ꯑꯃ ꯄꯥꯏ ꯍꯥꯏꯔꯤꯕ ꯂꯥꯏꯔꯤꯛ ꯑꯁꯤ ꯑꯦ ꯀꯝꯐ꯭ꯔꯦꯟꯁꯤꯞ ꯖꯤꯌꯣꯒ꯭ꯔꯥꯐꯤꯅꯤ ꯕꯥꯏ ꯈꯨꯂꯔꯅ ꯏꯕ ꯍꯥꯏꯔꯤꯕ ꯂꯥꯏꯔꯤꯛ ꯑꯁꯤ ꯆꯥꯡ ꯑꯃꯗ ꯄꯥꯕ ꯗ ꯃꯇꯝ ꯌꯥꯝꯅ ꯀꯥꯍꯦꯟꯅ ꯆꯪꯗꯦ ꯑꯗꯨꯕꯨ ꯑꯩꯗꯤ ꯃꯇꯝ ꯗ ꯆꯥꯡ ꯑꯃꯗ ꯄꯥꯗꯦ ꯍꯥꯏꯔꯤꯕ ꯂꯥꯏꯔꯤꯛ ꯑꯁꯤ ꯄꯥꯕ ꯃꯇꯝꯗ ꯌꯥꯝꯅ ꯁ꯭ꯄꯤꯠ ꯑꯣꯏꯅ ꯌꯥꯝꯅ ꯊꯨꯅ ꯑꯃꯁꯨꯡ ꯌꯥꯝꯅ ꯃꯇꯝ ꯆꯪꯍꯟꯗꯕꯤꯗ ꯄꯥꯏ ꯑꯃꯁꯨꯡ ꯄꯨꯡ ꯇꯔꯥꯗꯒꯤꯅ ꯇꯔꯥꯃꯔꯤ ꯐꯥꯎꯕ ꯁꯨꯡꯂꯦꯞ ꯂꯦꯞꯇꯕꯤ ꯄꯥꯕ ꯉꯝꯕꯒꯤ ꯉꯝꯃꯤ ꯑꯩꯒꯤ ꯑꯣꯏꯕ ꯊꯥꯒꯤ ꯆꯌꯣꯜꯒꯤ ꯑꯣꯏꯕ ꯂꯥꯏꯔꯤꯛ ꯄꯥꯕꯒꯤ ꯄꯥꯟꯗꯝꯒ ꯂꯩꯖꯗꯦ ꯃꯔꯝꯗꯤ ꯊꯥꯒꯤ ꯑꯣꯏꯕ ꯑꯃꯁꯨꯡ ꯆꯌꯣꯜꯒꯤ ꯑꯣꯏꯕ ꯂꯥꯏꯔꯤꯛ ꯈꯨꯄꯥ ꯑꯁꯤ ꯌꯥꯝꯅ ꯑꯩꯈꯣꯏꯒꯤ ꯅꯣꯂꯦꯖꯇ ꯌꯥꯝꯅ ꯗꯥꯎꯟ ꯇꯧꯍꯜꯂꯤ ꯃꯔꯝ ꯑꯁꯤꯅ ꯊꯥꯒꯤ ꯅꯠꯇ꯭ꯔꯒ ꯆꯌꯣꯜꯒꯤ ꯍꯥꯏꯔꯤꯕ ꯑꯁꯤꯒꯨꯝꯕ ꯁ꯭ꯀꯦꯗꯨꯜ ꯑꯁꯤ ꯑꯩꯒꯤ ꯑꯣꯏꯅꯗꯤ ꯂꯩꯖꯗꯦ ꯅꯨꯡꯇꯤꯒꯤ ꯑꯃꯨꯛ ꯑꯃꯨꯛ ꯄꯥꯏ ꯍꯥꯏꯔꯤꯕ ꯂꯥꯏꯔꯤꯛ ꯄꯥꯕ ꯑꯁꯤ ꯌꯥꯝꯅ ꯃꯔꯨ ꯑꯣꯏ ꯃꯔꯝ ꯑꯁꯤꯅ ꯁꯨꯡꯂꯦꯞ ꯂꯦꯞꯇꯕꯤ ꯂꯥꯏꯔꯤꯛ ꯄꯥꯕ ꯍꯥꯏꯕꯁꯤꯁꯨ ꯑꯐꯕ ꯊꯕꯛ ꯅꯠꯇꯦ ꯑꯃꯁꯨꯡ ꯍꯥꯏꯔꯤꯕ ꯂꯥꯏꯔꯤꯛꯁꯤꯡ ꯑꯁꯤ ꯆꯥꯡ ꯑꯃꯗ ꯄꯥꯗꯨꯅ ꯂꯩꯔꯕꯗꯤ ꯑꯩꯒꯤ ꯋꯥꯈꯜ ꯂꯧꯁꯤꯡ ꯑꯃꯁꯨꯡ ꯅꯣꯂꯦꯖꯁꯤꯡ ꯍꯦꯟꯒꯠꯂꯣꯏ ꯃꯔꯝ ꯑꯁꯤꯅ ꯑꯩꯅ ꯑꯌꯥꯝꯕ ꯃꯇꯝꯗ ꯂꯥꯏꯔꯤꯛ ꯄꯥꯕꯗ ꯌꯥꯝꯅ ꯊꯨꯅ ꯑꯗꯒꯤ ꯌꯥꯝꯅ ꯌꯥꯡꯅ ꯃꯇꯝ ꯃꯥꯡꯍꯟꯗꯕꯤꯗ ꯄꯥꯅꯕ ꯍꯣꯠꯅꯩ